ꯄꯣꯂꯤꯇꯤꯀꯦꯜꯒꯤ ꯃꯣꯠꯇ ꯍꯥꯏꯕ ꯇꯥꯔꯒꯗꯤ ꯑꯩꯈꯣꯏꯅ ꯁꯨꯝ ꯑꯉꯥꯡ ꯑꯣꯏꯔꯤꯉꯩꯗꯒꯤ ꯈꯪꯖꯔꯛꯄ ꯃꯇꯝꯗ ꯏꯟꯗꯤꯔꯥ ꯒꯥꯟꯙꯤꯅ ꯑꯩꯈꯣꯏꯒꯤ ꯂꯩꯕꯥꯛ ꯚꯥꯔꯠ ꯑꯁꯤꯒꯤꯗꯃꯛꯇ ꯌꯥꯝꯅ ꯊꯧꯅ ꯐꯅ ꯅꯨꯄꯤ ꯑꯃ ꯑꯣꯏꯔꯕꯁꯨ ꯍꯤꯔꯝ ꯈꯨꯗꯤꯡꯃꯛꯇ ꯊꯦꯡꯅꯔꯝꯃꯤ ꯑꯃꯗꯤ ꯁꯦꯝꯒꯠ ꯁꯥꯒꯠꯄ ꯀꯌꯥ ꯑꯃ ꯇꯧꯔꯝꯃꯤ ꯑꯗꯨꯒꯤ ꯃꯇꯨꯡꯗ ꯁꯣꯅꯤꯌꯥ ꯒꯥꯟꯙꯤ ꯁꯣꯅꯤꯌꯥ ꯒꯥꯟꯙꯤꯅꯁꯨ ꯑꯩꯈꯣꯏꯒꯤꯗꯃꯛꯇ ꯌꯥꯝꯅ ꯑꯩꯈꯣꯏꯒꯤ ꯂꯩꯕꯥꯛꯁꯤꯒꯤꯗꯃꯛꯇ ꯌꯥꯝꯅ ꯍꯣꯠꯅꯕꯤꯔꯅꯤ ꯃꯇꯨꯡꯗ ꯑꯃꯨꯛ ꯑꯩꯈꯣꯏꯒꯤ ꯔꯖꯤꯞ ꯒꯥꯟꯙꯤ ꯔꯖꯤꯞ ꯒꯥꯟꯙꯤꯅ ꯃꯅꯤꯄꯨꯔꯒꯤ ꯃꯔꯨꯑꯣꯏꯕ ꯀꯩꯅꯣ ꯀꯜꯆꯔꯒꯤ ꯑꯣꯏꯕ ꯑꯃ ꯄꯨꯈꯠꯄꯤꯔꯝꯃꯤꯕ ꯃꯣꯏꯕꯨꯡ ꯈꯣꯡꯕ ꯍꯥꯏꯕꯁꯦ ꯃꯄꯥꯜꯂꯝꯗ ꯆꯠꯂꯒ ꯃꯤꯒꯤ ꯃꯌꯥꯝꯒꯤ ꯃꯃꯥꯡꯗ ꯎꯠꯍꯟꯕꯤꯗꯨꯅ ꯑꯆꯧꯕ ꯃꯩꯇꯩꯁꯤꯡꯒꯤ ꯑꯣꯏꯕ ꯃꯐꯝ ꯑꯃꯁꯨ ꯊꯝꯕꯤꯔꯝꯃꯤ ꯑꯗꯨꯒ ꯍꯧꯖꯤꯛ ꯍꯧꯖꯤꯛ ꯄꯥꯏꯔꯤꯕ ꯅꯔꯦꯟꯗ꯭ꯔ ꯃꯣꯗꯤ ꯃꯍꯥꯛꯁꯨ ꯕꯤ ꯖꯦ ꯄꯤꯒꯤ ꯌꯥꯝꯅ ꯐꯩ ꯁꯣꯊꯅ ꯂꯩꯔꯤꯕ ꯆꯤꯡꯒꯤ ꯃꯐꯝꯁꯤꯡꯗ ꯂꯝꯕꯤ ꯊꯣꯡ ꯈꯨꯗꯣꯡꯆꯥꯗꯕ ꯃꯌꯥꯝꯁꯤꯡꯁꯤꯗ ꯃꯥꯒꯤ

ꯑꯃꯗꯤ ꯑꯇꯣꯞ ꯑꯇꯣꯞꯄꯁꯤꯡꯗ ꯁꯣꯏꯅꯥꯏꯔꯕ ꯀꯥꯡꯕꯨꯁꯤꯡꯁꯤꯗ ꯃꯣꯏꯁꯨ ꯁꯣꯏꯅꯥꯏꯗꯕ ꯃꯤ ꯑꯃꯒꯨꯝꯅ ꯆꯞ ꯃꯥꯅꯅ ꯈꯨꯗꯣꯡꯆꯥꯕ ꯐꯪꯍꯟꯒꯗꯕꯅꯤ ꯍꯥꯏꯕꯅꯆꯤꯡꯕ ꯋꯥꯍꯩ ꯀꯌꯥꯃꯨꯛ ꯄꯨꯊꯣꯛꯄꯤꯔꯛꯄꯁꯦ ꯁꯤꯅ ꯑꯁꯨꯛꯀꯤ ꯃꯇꯤꯛ ꯅꯨꯡꯉꯥꯏ